ꯑꯩꯈꯣꯏꯒꯤ ꯀꯂꯥ ꯑꯃꯁꯨꯡ ꯀ꯭ꯔꯥꯐꯀꯤ ꯑꯣꯏꯕ ꯄꯣꯠꯁꯛꯁꯤꯡ ꯑꯁꯤ ꯌꯥꯝꯅ ꯀꯥꯟꯅꯕ ꯄꯣꯠꯊꯣꯛ ꯑꯃꯅꯤ ꯃꯈꯣꯏꯁꯤꯡꯁꯤꯅ ꯑꯩꯈꯣꯏꯒꯤ ꯂꯝꯗꯝꯁꯤꯒꯤ ꯑꯣꯏꯕ ꯀꯥꯟꯅꯅ ꯀꯥꯟꯅꯔꯕ ꯕꯦꯒ ꯅꯠꯇ꯭ꯔꯒ ꯈꯣꯡꯎꯞ ꯈꯣꯡꯎꯞ ꯑꯇꯩ ꯑꯇꯩ ꯑꯗꯒꯤ ꯐꯛ ꯅꯨꯡ ꯑꯗꯒꯤ ꯁꯤꯖꯤꯟꯅꯕ ꯌꯥꯕ ꯄꯣꯠꯆꯪꯁꯤꯡ ꯀꯌꯥ ꯀ꯭ꯔꯥꯐꯀꯤ ꯁꯦꯛꯇꯔꯁꯤꯅ ꯄꯨꯊꯣꯛꯏ ꯃꯄꯥꯜꯂꯝꯗ ꯃꯄꯥꯜꯂꯝꯗ ꯊꯥꯗꯨꯅ ꯑꯆꯧꯕ ꯑꯆꯧꯕ ꯁꯦꯟꯊꯣꯛ ꯑꯃꯁꯨ ꯄꯨꯊꯣꯛꯄ ꯉꯝꯃꯤ ꯑꯗꯒꯤ ꯑꯩꯈꯣꯏꯒꯤ ꯏꯆꯥꯁꯤꯡ ꯐꯦꯁꯟ ꯗꯤꯖꯥꯏꯟ ꯇꯧꯔꯤꯕ ꯏꯆꯥꯁꯤꯡꯅꯁꯨ ꯃꯈꯜ ꯃꯈꯥꯒꯤ ꯗꯤꯖꯥꯏꯟ ꯀꯌꯥ ꯄꯨꯊꯣꯛꯇꯨꯅ ꯐꯦꯁꯟ ꯁꯣꯒꯨꯝꯕ ꯊꯣꯛꯇꯨꯅ ꯁꯤꯖꯤꯟꯅꯩ ꯇꯣꯉꯥꯟ ꯇꯣꯉꯥꯟꯕ ꯃꯐꯝꯁꯤꯡꯗ ꯃꯐꯝꯁꯤꯡꯗ ꯌꯣꯟꯗꯨꯅ